ꯑꯥ ꯑꯥ ꯍꯂꯣ ꯍꯣꯏ ꯍꯣꯏ ꯃꯥꯟꯅꯤ ꯃꯥꯟꯅꯤ ꯍꯣꯏ ꯍꯣꯏ ꯆꯥꯕꯤꯔꯦ ꯅꯣꯏꯗꯤ ꯆꯥꯕꯤꯔꯕꯣ ꯑꯣ ꯏꯪꯂꯤꯁ ꯅꯪ ꯏꯪꯂꯤꯁ ꯃꯤ ꯍꯥꯡꯕꯗꯨꯕꯨ ꯅꯣꯏ ꯏꯆꯥꯅꯨꯄꯥꯗ꯭ꯔꯥ ꯅꯠꯇ꯭ꯔꯒ ꯀꯅꯥ ꯀꯅꯥꯒꯨꯝꯕ ꯍꯥꯞꯅꯤꯡꯕ ꯅꯣꯏ ꯑꯩꯈꯣꯏꯒꯤ ꯌꯨꯝꯗ ꯑꯣ ꯍꯣꯏ ꯍꯣꯏ ꯑꯗꯨꯕꯨꯗꯤ ꯀꯧꯅ ꯌꯥꯏ ꯑꯗꯨ ꯑꯦꯗꯃꯤꯁꯟꯗꯣ ꯃꯣꯏ ꯃꯣꯏꯒꯤ ꯀꯩꯅꯣ ꯐꯤ ꯌꯥꯎꯗ꯭ꯔꯕ ꯑꯦꯗꯃꯤꯁꯟ ꯈꯛꯇꯗꯗ ꯀꯩꯅꯣ ꯊ꯭ꯔꯤ ꯊꯥꯎꯖꯟꯅꯤ ꯑꯦꯗꯃꯤꯁꯟ ꯇꯧꯕꯗꯣ ꯑꯗꯨ ꯍꯣꯔꯦꯟ ꯀꯩꯅꯣ ꯃꯟꯂꯤꯒꯤ ꯄꯤꯕꯗꯨꯗꯤ ꯑꯃꯨꯛ ꯃꯣꯏꯒꯤ ꯄꯤꯕꯗꯨꯗꯤ ꯇꯨ ꯊꯥꯎꯖꯟ ꯐꯥꯏꯚ ꯍꯟꯗ꯭ꯔꯦꯗ ꯇꯨ ꯊꯥꯎꯖꯟ ꯐꯥꯏꯚ ꯍꯟꯗ꯭ꯔꯦꯗ ꯃꯥꯅ ꯃꯥꯒ ꯑꯦ ꯑꯩꯈꯣꯏꯒꯤꯗꯨꯕꯨ ꯂꯣꯀꯦꯁꯟꯗꯨꯕꯨ ꯑꯥ ꯀꯩꯅꯣ ꯀꯔꯣꯡ ꯍꯥꯏꯕꯅꯦ ꯁꯦꯅꯥꯄꯇꯤ ꯗꯤꯁꯇ꯭ꯔꯤꯛ ꯀꯔꯣꯡꯗ ꯑꯣ ꯍꯧꯖꯤꯛ ꯌꯨꯅꯤꯐꯣꯝꯗꯔꯣ ꯑꯁ ꯀꯥꯎꯒ꯭ꯔꯦꯅꯦ ꯑꯗꯨ ꯌꯨꯅꯤꯐꯣꯝꯗꯣ ꯑꯩꯈꯣꯏ ꯅꯣꯏ ꯑꯦꯗꯃꯤꯁꯟ ꯇꯧꯕꯗ ꯑꯩꯈꯣꯏꯅ ꯄꯤꯒꯅꯤ ꯑꯩꯈꯣꯏꯅ ꯐꯤ ꯐꯨꯔꯤꯠ ꯐꯤꯔꯣꯟꯅ ꯄꯤꯒꯅꯤ ꯑꯗꯨꯗꯤ

ꯑꯣ ꯑꯩꯈꯣꯏ ꯑꯩꯈꯣꯏꯗꯕꯨ ꯀꯣꯔꯁ ꯀꯣꯔꯁ ꯑꯃꯗꯕꯨ ꯁꯤꯛꯁ ꯃꯟꯒꯨꯝꯕ ꯂꯧꯅꯤ ꯀꯣꯔꯁ ꯑꯃ ꯑꯃꯗ ꯁꯤꯛꯁ ꯃꯟ ꯂꯣꯏꯈ꯭ꯔꯣ ꯂꯣꯏꯕꯅꯤ

ꯑꯣ ꯑꯗꯨ ꯑꯥ ꯀꯩꯅꯣ ꯋꯤꯛ ꯋꯤꯛ ꯑꯃꯗ ꯄ꯭ꯔꯥꯛꯇꯤꯁꯇꯨ ꯇꯨ ꯇꯨ ꯑꯋꯥꯔ ꯇꯧꯕꯅꯤ ꯀꯩꯅꯣ ꯑꯗꯨꯗꯤ ꯍꯥꯏꯕꯗꯤ ꯋꯤꯛ ꯑꯃꯗ ꯊ꯭ꯔꯤ ꯇꯥꯏꯝ ꯃꯟꯗꯦ ꯋꯦꯅꯁꯗꯦ ꯑꯗꯨꯒ ꯁꯦꯇꯔꯗꯦ ꯃꯣꯏ ꯄꯨꯡ ꯑꯅꯤ ꯑꯅꯤ ꯇꯧꯕꯅꯤ ꯑꯗꯨ

ꯑꯗꯨ ꯅꯣꯏ ꯅꯣꯏ ꯏꯆꯥꯅꯨꯄꯤꯗꯨꯕꯨ ꯀꯩꯅꯣ ꯇꯝꯅꯤꯡꯉꯗꯤ ꯑꯩꯈꯣꯏꯉꯣꯟꯗ ꯑꯦꯗꯃꯤꯁꯟ ꯇꯧꯕ ꯂꯥꯛꯑꯣꯅꯦ ꯑꯗꯨ ꯂꯣꯀꯦꯁꯟ ꯊꯥꯔꯛꯄꯤꯒꯦ ꯍꯣꯏ ꯍꯣꯏ ꯌꯥꯏ ꯌꯥꯏ ꯑꯦ ꯗꯤꯇꯦꯜꯗꯨ ꯅꯣꯏꯉꯣꯟꯗ ꯊꯥꯕꯤꯒꯦ ꯍꯣꯏ ꯌꯥꯏ ꯌꯥꯏ ꯍꯣꯏ ꯍꯣꯏ ꯀꯩꯅꯣ ꯑꯥ ꯗꯤꯇꯦꯜꯗꯣ ꯍꯥꯏ ꯇꯥꯔꯕꯗꯤ ꯑꯦ ꯆꯣ ꯆꯣ ꯑꯗꯨꯗꯤ ꯃꯪ ꯐꯔꯣꯀꯣ ꯑꯥ ꯑꯥ